ꯍꯦꯟꯅ ꯆꯥꯎꯅ ꯂꯧꯎ ꯁꯤꯡꯎ ꯇꯧꯕ ꯃꯈꯩꯗꯗꯤ ꯑꯃꯨꯛ ꯃꯣꯏꯅ ꯄꯣꯠꯁꯤ ꯃꯌꯥꯝ ꯃꯌꯥꯝ ꯀꯩꯅꯣ ꯇꯧꯔꯒ ꯊꯥꯖꯤꯜꯂꯒ ꯃꯣꯏꯅ ꯑꯃꯨꯛ ꯄꯨꯟꯅ ꯄꯨꯟꯅ ꯊꯥꯈ꯭ꯔꯒ ꯍꯣꯡꯅ ꯀꯩꯅ ꯇꯧꯕꯅꯤꯅ ꯍꯥꯏꯗꯤ ꯈꯨꯡꯒꯪꯒꯤ ꯃꯆꯥ ꯃꯁꯨ ꯇꯧꯖꯔꯤꯕ ꯄꯤꯛꯅ ꯀꯔꯕꯥꯔ ꯇꯧꯖꯔꯤꯕ ꯄꯤꯛꯅ ꯂꯧꯎ ꯁꯤꯡꯎ ꯇꯧꯖꯔꯤꯕ ꯃꯈꯩꯗꯗꯤ ꯑꯃꯨꯛ ꯁꯦꯜꯗꯨ ꯂꯦꯝꯃꯛꯇꯦꯕ ꯃꯣꯏꯅ ꯑꯁꯣꯝ ꯅꯥꯀꯜꯗ ꯆꯥꯎꯅ ꯆꯥꯎꯅ ꯇꯧꯔꯒ ꯍꯣꯡꯅ ꯊꯥꯗꯣꯛꯈ꯭ꯔꯒ ꯁꯣꯝ ꯅꯥꯀꯜꯗꯅ ꯊꯥꯗꯈ꯭ꯔꯤꯕ ꯄꯣꯠꯇꯨ ꯈꯨꯡꯒꯪꯗꯗꯤ ꯄꯤꯛꯅ ꯇꯧꯔ ꯀꯥꯟꯗꯗꯤ ꯑꯩꯈꯣꯏꯗ ꯍꯥꯏꯗꯤ ꯈꯨꯡꯒꯪꯒꯤ ꯃꯤ ꯃꯈꯩꯗꯗꯤ ꯑꯃꯨꯛ ꯄꯣꯠꯊꯣꯛ ꯁꯦꯟꯗꯣꯡꯗꯨ ꯋꯥꯠꯂꯛꯂꯕꯅꯤꯅ ꯑꯗꯨꯒꯤ ꯆꯩꯊꯦꯡ ꯑꯃꯗꯤ ꯈꯨꯡꯒꯪꯒꯤ ꯃꯤꯁꯤꯡꯗꯗꯤ ꯑꯃꯨꯛ ꯄꯤꯔꯤꯌꯦꯕ